ꯑꯩꯈꯣꯏꯒꯤ ꯂꯩꯀꯥꯏꯒꯤ ꯈꯨꯡꯒꯪꯗ ꯁ꯭ꯔꯀꯥꯔꯒꯤ ꯔꯤꯁꯣꯁ ꯂꯩꯇꯕꯅ ꯃꯔꯝ ꯑꯣꯏꯔꯒ ꯃꯇꯝ ꯃꯇꯝꯒꯤ ꯑꯣꯏꯅ ꯕꯦꯛꯁꯤꯅꯦꯁꯟ ꯇꯧꯕꯗ ꯄꯕ꯭ꯂꯤꯛꯁꯤꯡ ꯃꯤꯑꯣꯏꯁꯤꯡꯗꯒꯤ ꯄꯩꯁꯥ ꯈꯔ ꯈꯔ ꯂꯧꯕ ꯑꯗꯨ ꯈꯨꯡꯒꯪꯗ ꯁꯦꯟꯊꯣꯛ ꯂꯝꯕꯤ ꯂꯩꯇꯕ ꯃꯤꯁꯤꯡꯗꯗꯤ ꯌꯥꯝꯅ ꯄ꯭ꯂꯣꯕ꯭ꯂꯦꯝ ꯑꯣꯏ ꯑꯗꯨꯕꯨ ꯕꯦꯛꯁꯤꯅꯦꯁꯟ ꯁꯦꯟꯇ꯭ꯔ ꯂꯩꯔꯦ ꯍꯥꯏꯔꯒꯁꯨ ꯑꯈꯣꯏꯅ ꯉꯁꯥꯏꯒꯤ ꯁ꯭ꯔꯀꯥꯔꯅ ꯔꯤꯁꯣꯁ ꯂꯩꯇꯕꯅ ꯃꯔꯝ ꯑꯣꯏꯔꯒ ꯄꯩꯁꯥ ꯈꯔ ꯈꯔ ꯂꯧꯕꯅ ꯃꯔꯝ ꯑꯣꯏꯔꯒ ꯄꯕ꯭ꯂꯤꯛꯁꯤꯡꯗ ꯌꯥꯝꯅ ꯑꯋꯥꯕ ꯑꯣꯏ ꯑꯗꯨꯅ ꯃꯁꯤ ꯊꯣꯛꯇꯅꯕꯒꯤꯗꯃꯛꯇ ꯔꯤꯁꯣꯁ ꯂꯩꯕ ꯑꯁꯤꯁꯨ ꯗ꯭ꯔꯀꯥꯔ ꯌꯥꯝꯅ ꯑꯣꯏ